ꯑꯩꯍꯥꯛꯅ ꯃꯇꯝ ꯈꯔ ꯗꯦꯜꯂꯤꯗ ꯀꯔꯤꯒꯨꯝꯕ ꯊꯕꯛ ꯑꯃꯗꯒꯤ ꯂꯩꯔꯝꯃꯤ ꯑꯗꯣ ꯗꯦꯜꯂꯤꯗꯒꯤ ꯃꯅꯤꯄꯨꯔ ꯐꯥꯎꯕꯒꯤ ꯊꯣꯛꯂꯛꯄ ꯖꯔꯅꯤ ꯑꯁꯤꯗ ꯑꯩꯍꯥꯛꯅ ꯑꯍꯥꯟꯕꯗ ꯗꯦꯜꯂꯤ ꯇꯨ ꯗꯦꯜꯂꯤꯗꯒꯤ ꯗꯤꯃꯥꯄꯨꯔ ꯐꯥꯎꯕ ꯇ꯭ꯔꯦꯟꯗ ꯊꯣꯛꯂꯛꯈꯤ ꯑꯗꯨꯒ ꯗꯤꯃꯥꯄꯨꯔꯗꯒꯤ ꯃꯅꯤꯄꯨꯔ ꯐꯥꯎꯕ ꯋꯤꯡꯒꯔ ꯇꯣꯡꯗꯨꯅ ꯊꯣꯛꯂꯛꯈꯤ ꯑꯩꯍꯥꯛꯅ ꯇ꯭ꯔꯦꯟ ꯇꯤꯛꯀꯦꯠ ꯑꯁꯤ ꯐꯥꯔꯁ ꯀꯂꯥꯁ ꯑꯃꯁꯨꯡ ꯁꯦꯀꯦꯟ ꯀꯂꯥꯁꯇ ꯐꯪꯗꯗꯅ ꯏꯁꯂꯤꯄ꯭ꯔꯗ ꯐꯪꯈꯤ ꯏꯁꯂꯤꯄ꯭ꯔꯗ ꯐꯪꯉꯕ ꯃꯇꯨꯡꯗꯒꯤ ꯑꯩꯁꯦ ꯆꯠꯄꯗꯒꯤ ꯇꯣꯡꯉꯦ ꯑꯩꯈꯣꯏꯁꯤ ꯏꯃꯥꯟꯅꯕ ꯑꯅꯤ ꯑꯍꯨꯝ ꯈꯛ ꯑꯅꯤ ꯑꯍꯨꯝꯅꯤ ꯑꯗꯨ ꯊꯣꯛꯃꯤꯟꯅꯔꯛꯄꯁꯤ ꯑꯗꯨꯗ ꯇ꯭ꯔꯦꯟꯒꯤ ꯖꯔꯅꯤ ꯑꯁꯤ ꯍꯧꯔꯛꯄ ꯃꯇꯝꯗ ꯑꯗꯨꯛꯀꯤ ꯃꯇꯤꯛ ꯅꯨꯡꯉꯥꯏꯕ ꯑꯃ ꯑꯣꯏꯈꯤ ꯑꯩꯈꯣꯏꯅ ꯄꯨꯡ ꯑꯃ ꯑꯅꯤ ꯆꯠꯂꯕ ꯃꯇꯨꯡ ꯐꯥꯎꯕꯗ ꯑꯩꯈꯣꯏꯅ ꯌꯥꯝꯅ ꯅꯨꯡꯉꯥꯏꯅ ꯑꯦꯟꯖꯣꯏꯃꯦꯟ ꯇꯧꯔꯒ ꯂꯥꯛꯈꯤ ꯑꯗꯨꯗꯒꯤ ꯑꯩꯈꯣꯏꯁꯤ ꯑꯩꯈꯣꯏꯅ ꯃꯐꯝ ꯃꯐꯝ ꯈꯔꯁꯨ ꯐꯣꯇꯣ ꯀꯥꯞꯄꯛꯇꯅ ꯐꯖꯕ ꯀꯌꯥ ꯆꯤꯡ ꯀꯌꯥ ꯐꯥꯎꯗꯅ ꯂꯥꯛꯈꯤ ꯃꯗꯨꯗ ꯑꯩꯈꯣꯏꯅ ꯐꯣꯇꯣ ꯀꯥꯞꯈꯤ ꯕꯤꯗꯤꯑꯣ ꯀꯌꯥꯁꯨ ꯅꯝꯈꯤ ꯐꯖ ꯐꯖꯕ ꯃꯐꯝ ꯀꯌꯥꯁꯨ ꯎꯈꯤ ꯁꯤꯒꯨꯝꯕ ꯁꯤ ꯎꯈꯤ ꯑꯗꯨꯒ ꯑꯩꯈꯣꯏꯅ ꯗꯦꯜꯂꯤ ꯇꯨ ꯃꯅꯤꯄꯨꯔ ꯆꯠꯄ ꯍꯥꯏꯕ ꯑꯁꯤ ꯅꯨꯃꯤꯠ ꯑꯅꯤꯅꯤꯒꯤ ꯖꯔꯅꯤꯅꯤ ꯑꯁꯤ ꯑꯗꯨꯅ ꯃꯔꯝ ꯑꯣꯏꯔꯒ ꯌꯥꯝ ꯁꯥꯡꯕ ꯖꯔꯅꯤ ꯑꯃ ꯑꯣꯏꯕꯅ ꯑꯩꯈꯣꯏꯁꯤ ꯈꯤꯇꯪ ꯆꯠꯄ ꯑꯣꯏ ꯆꯠꯂꯒ ꯌꯥꯝꯅ ꯋꯥꯔꯛꯈꯤ ꯋꯥꯔꯛꯄ ꯐꯝꯕꯗꯒꯤ ꯑꯩꯈꯣꯏꯁꯦ ꯉꯥꯏꯍꯥꯛ ꯇꯨꯝꯊꯔꯝꯃꯤ ꯄꯨꯡ ꯃꯉꯥꯃꯨꯛꯀꯤ ꯃꯇꯨꯡ ꯇꯨꯝꯃ ꯈꯣꯠꯂꯕ ꯇ꯭ꯔꯦꯟꯗ ꯄꯨꯡ ꯃꯉꯥꯃꯨꯛ ꯇꯨꯝꯃꯛꯂꯕ ꯃꯇꯨꯡꯗ ꯑꯩꯈꯣꯏꯁꯦ ꯋꯥꯗꯨꯅ ꯉꯥꯏꯍꯥꯛ ꯇꯨꯝꯊꯔꯝꯃꯦ ꯇꯨꯝꯊꯈꯤꯕꯗꯨꯗ ꯑꯩꯈꯣꯏꯅ ꯄꯨꯡ ꯑꯅꯤ ꯑꯅꯤꯃꯨꯛ ꯇꯨꯝꯃꯝꯃꯤ ꯑꯗꯨꯒꯤ ꯃꯇꯨꯡꯗ ꯃꯤꯠꯀꯞ ꯊꯣꯛꯂꯛꯄꯀꯥꯟꯗ ꯑꯩꯈꯣꯏꯁꯤ ꯏꯃꯥꯟꯅꯕ ꯑꯃꯒꯤ ꯕꯦꯒ ꯂꯩꯔꯝꯈꯤꯗꯦ ꯍꯨꯔꯥꯟꯕꯅ ꯍꯨꯔꯥꯟꯈꯤꯗꯨꯅ ꯑꯗꯨꯗꯒꯤ ꯏꯃꯥꯟꯅꯕ ꯑꯗꯨ ꯌꯥꯝꯅ ꯅꯨꯡꯉꯥꯏꯈꯤꯗꯦ ꯌꯥꯝꯅ ꯋꯥꯈꯜ ꯁꯣꯟꯊꯈꯤ ꯌꯥꯝꯅ ꯋꯥꯈꯤ ꯋꯥꯈꯜ ꯋꯥꯈꯤ ꯑꯗꯨꯗꯒꯤ ꯑꯩꯈꯣꯏꯅ ꯊꯤꯕ ꯍꯧꯈꯤ ꯑꯩꯈꯣꯏꯅ ꯇꯣꯡꯂꯤꯕ ꯀꯦꯕꯤꯟ ꯑꯗꯨꯗ ꯑꯩꯈꯣꯏꯅ ꯊꯤꯕ ꯀꯌꯥ ꯊꯤꯈꯤ ꯑꯗꯨꯕꯨ ꯃꯍꯥꯛꯀꯤ ꯕꯦꯒ ꯑꯗꯨ ꯐꯪꯈꯤꯗꯦ ꯃꯍꯥꯛꯀꯤ ꯕꯦꯒ ꯑꯗꯨꯗ ꯐꯣꯟ ꯆꯥꯔꯖꯔ ꯐꯤꯅꯆꯤꯡꯕ ꯃꯃꯥ ꯃꯄꯥꯒꯤ ꯄꯣꯠ ꯆꯩ ꯈꯨꯗꯤꯡꯃꯛꯁꯨ ꯗꯦꯜꯂꯤꯗꯒꯤ ꯂꯩꯔꯛꯄ ꯄꯣꯠ ꯆꯩ ꯈꯨꯗꯤꯡꯃꯛ ꯍꯥꯞꯈꯤ ꯑꯗꯨꯕꯨ ꯑꯃ ꯐꯥꯎꯕ ꯐꯪꯈꯤꯗꯦ ꯎꯄꯥꯏ ꯂꯩꯇꯗꯨꯅ ꯃꯍꯥꯛ ꯇꯨꯃꯤꯟꯅ ꯂꯩꯔꯝꯃꯤ ꯊꯤꯕꯁꯨ ꯐꯪꯗ꯭ꯔꯝꯅꯤꯅ ꯑꯗꯨꯕꯨ ꯑꯩꯈꯣꯏꯗꯒꯤ ꯑꯉꯝꯕ ꯈꯔ ꯄꯨꯊꯣꯛꯇꯨꯅ ꯄꯩꯁꯥ ꯅꯨꯡꯁꯥ ꯈꯔ ꯑꯩꯈꯣꯏ ꯏꯃꯥꯟꯅꯕ ꯆꯠꯃꯤꯟꯅꯕꯁꯤꯡꯗꯒꯤ ꯄꯨꯊꯣꯛꯇꯨꯅ ꯃꯍꯥꯛꯇ ꯈꯔ ꯄꯤꯕꯤꯔꯝꯃꯤ ꯑꯗꯨꯒ ꯃꯃꯥ ꯃꯄꯥꯒꯤ ꯄꯣꯠ ꯆꯩ ꯈꯔ ꯂꯩꯔꯛꯄꯗꯨ ꯍꯜꯂꯒ ꯃꯅꯤꯄꯨꯔ ꯌꯧꯕ ꯃꯇꯝꯗ ꯗꯤꯃꯥꯄꯨꯔꯗꯒꯤ ꯂꯩꯈꯤ ꯑꯗꯨꯒ ꯑꯩꯈꯣꯏꯅ ꯁꯤꯒꯤ ꯆꯠꯄ ꯃꯇꯝꯗ ꯇ꯭ꯔꯦꯟꯒꯤ ꯖꯔꯅꯤ ꯑꯁꯤꯗ ꯆꯥꯕ ꯌꯥꯕ ꯆꯤꯟꯖꯥꯛ ꯑꯐꯕ ꯑꯃꯇ ꯐꯪꯈꯤꯗꯦ ꯃꯈꯣꯏꯅ ꯄꯨꯔꯛꯄ ꯆꯥꯛ ꯆꯥꯅꯕ ꯆꯤꯟꯖꯥꯛꯁꯤꯡ ꯑꯗꯨ ꯅꯣꯡ ꯅꯤꯅꯤꯒꯤ ꯃꯃꯥꯡꯗ ꯁꯦꯝꯈꯤꯕ ꯆꯤꯟꯖꯥꯛ ꯑꯣꯏꯕꯅ ꯌꯥꯝꯅ ꯍꯥꯎꯇꯦ ꯑꯃꯗꯤ ꯃꯅꯝꯁꯨ ꯅꯝꯈꯤ ꯌꯥꯝꯅ ꯑꯋꯥꯕ ꯑꯃ ꯑꯣꯏꯈꯤ ꯆꯥꯛ ꯌꯥꯝꯅ ꯂꯥꯝꯗꯨꯅ ꯑꯩꯈꯣꯏꯁꯤ ꯄꯨꯛꯁꯤ ꯄꯥꯏꯗꯨꯅ ꯈꯥꯡꯂꯝꯃꯤ ꯑꯗꯨꯗꯒꯤ ꯑꯩꯈꯣꯏꯅ ꯕꯤꯍꯥꯔ ꯍꯥꯏꯔꯤꯕ ꯂꯝ ꯑꯗꯨꯗ ꯏꯁꯇꯦꯁꯟ ꯑꯗꯨ ꯇ꯭ꯔꯦꯟ ꯏꯁꯇꯦꯁꯟ ꯑꯗꯨꯗ ꯉꯥꯏꯍꯥꯛꯇꯪ ꯈꯥꯝꯂꯝꯃꯤ ꯈꯥꯝꯂꯝꯕ ꯃꯇꯝ ꯑꯁꯤꯗ ꯄꯣꯠ ꯆꯩ ꯈꯔ ꯂꯩꯔꯛꯈꯤ ꯄꯣꯠ ꯆꯩ ꯂꯩꯗꯨꯅ ꯑꯩꯈꯣꯏ ꯑꯃꯨꯛ ꯂꯥꯛꯈꯤ ꯇ꯭ꯔꯦꯟ ꯑꯃꯁꯤ ꯊꯧꯕ ꯍꯧꯈꯤ ꯗꯤꯃꯥꯄꯨꯔ ꯇꯝꯅ ꯑꯩꯈꯣꯏꯅ ꯆꯥꯕ ꯌꯥꯕ ꯈꯔ ꯆꯥꯔꯒ ꯄꯨꯛ ꯊꯜꯂꯕ ꯃꯇꯨꯡꯗ ꯑꯩꯈꯣꯏꯅ ꯑꯃꯨꯛ ꯍꯜꯂꯒ ꯃꯥꯒꯤ ꯑꯀꯣꯏꯕꯒꯤ ꯅꯥꯖꯔꯥꯠ ꯆꯤꯡ ꯅꯨꯡ ꯐꯥꯎꯗꯨꯅ ꯂꯥꯛꯄꯗꯨ ꯌꯥꯝꯅ ꯐꯖꯕ ꯃꯑꯣꯡꯗ ꯌꯦꯡꯉꯝꯃꯤ ꯑꯃꯗꯤ ꯂꯥꯛꯃꯤꯟꯅꯔꯤꯕ ꯇꯧꯡꯃꯤꯟꯅꯔꯤꯕ ꯄꯦꯁꯦꯟꯖꯔ ꯃꯤꯑꯣꯏꯁꯤꯡ ꯑꯗꯨꯒ ꯌꯥꯝꯅ ꯅꯨꯡꯉꯥꯏꯕ ꯃꯑꯣꯡꯗ ꯂꯥꯛꯃꯤꯟꯅꯈꯤ ꯋꯥꯔꯤ ꯋꯥꯇꯥꯏ ꯇꯥꯗꯨꯅ ꯌꯥꯝꯅ ꯐꯕ ꯃꯤꯁꯨ ꯌꯥꯎꯈꯤ ꯐꯠꯇꯕ ꯍꯨꯔꯥꯟꯕꯁꯨ ꯌꯥꯎꯈꯤ ꯑꯗꯨꯕꯨ ꯑꯩꯈꯣꯏꯅ ꯑꯗꯨꯒꯤ ꯏꯃꯥꯟꯅꯕ ꯍꯣꯏꯒꯤ ꯄꯣꯠ ꯆꯩꯗꯨ ꯃꯥꯡꯈꯤꯕ ꯃꯇꯨꯡꯗꯒꯤꯗꯤ ꯌꯥꯝꯅ ꯆꯦꯛꯁꯤꯟ ꯊꯧꯔꯥꯡ ꯑꯃ ꯂꯧꯈꯤ ꯑꯃꯗꯤ ꯇꯨꯝꯗꯅ ꯄꯣꯠ ꯆꯩꯁꯤꯡ ꯑꯗꯨꯕꯨ ꯁꯪꯂꯝꯃꯤ ꯑꯗꯣ ꯇꯣꯡꯂꯤꯕ ꯄꯦꯁꯦꯟꯖꯔꯁꯤꯡ ꯑꯗꯨꯒ ꯑꯦꯟꯖꯣꯏꯃꯦꯟ ꯇꯧꯗꯨꯅ ꯏꯁꯩ ꯁꯛꯇꯨꯅ ꯑꯃꯗꯤ ꯗꯥꯟꯁ ꯇꯧꯗꯨꯅ ꯌꯥꯝ ꯅꯨꯡꯉꯥꯏꯅ ꯍꯔꯥꯎ ꯇꯌꯥꯝꯅ ꯃꯤꯄꯨꯡ ꯈꯨꯗꯤꯡꯃꯛ ꯑꯗꯨꯗ ꯅꯨꯡꯉꯥꯏꯅ ꯗꯤꯃꯥꯄꯨꯔ ꯇꯝꯅ ꯌꯧꯔꯛꯈꯤ ꯃꯇꯝ ꯑꯗꯨꯗ ꯑꯩꯈꯣꯏꯅ ꯒꯨꯍꯥꯇꯤ ꯗꯤꯃꯥꯄꯨꯔ ꯌꯧꯔꯛꯈ꯭ꯔꯦ ꯑꯗꯨꯗꯒꯤ ꯇꯣꯡꯃꯤꯟꯅꯔꯛꯏꯕ ꯄꯦꯁꯦꯟꯖꯔꯁꯤꯡ ꯃꯌꯥꯝꯁꯤꯡ ꯑꯗꯨ ꯀꯥꯏꯅꯈꯤ ꯀꯥꯏꯅꯔꯕ ꯃꯇꯨꯡꯗ ꯑꯩꯈꯣꯏꯅ ꯅꯣꯡꯃ ꯗꯤꯃꯥꯄꯨꯔꯗ ꯂꯦꯞꯈꯤ ꯅꯨꯃꯤꯗꯥꯡ ꯗꯦꯜꯂꯤ ꯇꯨ ꯗꯤꯃꯥꯄꯨꯔ ꯌꯧꯔꯛꯄꯁꯤ ꯗꯤꯃꯥꯄꯨꯔ ꯌꯧꯔꯛꯄ ꯃꯇꯝꯗ ꯑꯍꯤꯡ ꯑꯣꯏꯕꯅ ꯆꯠꯄ ꯌꯥꯈꯤꯗꯦ ꯆꯠꯄ ꯌꯥꯗꯕꯅ ꯑꯩꯈꯣꯏꯅ ꯃꯐꯝ ꯑꯗꯨꯗ ꯍꯣꯇꯦꯜ ꯑꯃ ꯂꯧꯔꯒ ꯂꯩꯈꯤ ꯑꯗꯨꯒ ꯅꯣꯡꯉꯥꯜꯂꯒ ꯑꯩꯈꯣꯏꯁꯤ ꯄꯨꯡ ꯇꯔꯥ ꯑꯗꯨꯋꯥꯏꯗ ꯆꯠꯅꯕ ꯊꯧꯔꯥꯡ ꯇꯧꯔꯝꯃꯤ ꯇꯤꯛꯀꯦꯠ ꯀꯛꯈꯤ ꯋꯤꯡꯒꯔ ꯀꯥꯎꯟꯇꯔ ꯑꯃꯗ ꯆꯪꯁꯤꯜꯂꯒ ꯑꯗꯨꯕꯨ ꯁꯨꯗꯗꯨꯅ ꯑꯃꯨꯛ ꯐꯪꯗꯗꯨꯅ ꯍꯟꯖꯤꯜꯂꯈꯤ ꯅꯨꯡꯊꯤꯜꯒꯤ ꯄꯨꯡ ꯃꯔꯤꯔꯣꯝ ꯇꯥꯔꯕ ꯃꯇꯝꯗ ꯑꯃꯨꯛ ꯊꯣꯛꯇꯨꯅ ꯇꯤꯛꯀꯦꯠ ꯐꯪꯕꯗꯒꯤ ꯑꯩꯈꯣꯏ ꯗꯤꯃꯥꯄꯨꯔꯗꯒꯤ ꯃꯅꯤꯄꯨꯔ ꯇꯝꯅ ꯆꯠꯄ ꯋꯤꯒꯔ ꯑꯃꯗ ꯇꯣꯡꯂꯛꯈꯤ ꯑꯗꯨꯒꯤ ꯃꯇꯨꯡꯗ ꯊꯧꯕ ꯍꯧꯔꯛꯂꯝꯃꯤ ꯂꯝꯕꯤ ꯌꯥꯝ ꯐꯠꯇꯕ ꯑꯣꯏꯕꯅ ꯌꯥꯝꯅ ꯋꯥꯕ ꯑꯃ ꯑꯣꯏꯔꯝꯃꯤ ꯑꯃꯗꯤ ꯃꯇꯝ ꯀꯨꯏꯅ ꯆꯪꯈꯤ ꯅꯣꯡ ꯏꯁꯤꯡ ꯆꯨꯕ ꯃꯇꯝꯗ ꯑꯣꯏꯕꯅ ꯆꯤꯡ ꯅꯤꯡꯈꯥꯏꯕꯗꯒꯤ ꯑꯄꯟꯕ ꯀꯌꯥꯁꯨ ꯊꯣꯛꯈꯤ ꯑꯋꯥꯕ ꯀꯌꯥ ꯃꯥꯏꯌꯣꯛꯅꯈꯤ ꯑꯁꯤꯅ ꯑꯈꯣꯏꯗ ꯌꯥꯝꯅ ꯋꯥꯍꯟꯈꯤ ꯑꯗꯨꯒꯤ ꯃꯇꯨꯡꯗ ꯑꯩꯈꯣꯏꯁꯦ ꯆꯠꯄ ꯌꯥꯗꯕ ꯑꯩꯈꯣꯏꯒꯤ ꯑꯃꯨꯛ ꯍꯟꯅ ꯍꯜꯂꯛꯈꯤ ꯗꯤꯃꯥꯄꯨꯔ ꯇꯝꯅ ꯑꯗꯨꯒ ꯃꯐꯝ ꯑꯗꯨꯗ ꯅꯨꯃꯤꯠ ꯑꯃ ꯑꯅꯤꯃꯨꯛ ꯂꯩꯈꯤ ꯂꯩꯔꯕ ꯃꯇꯨꯡꯗ ꯆꯠꯄ ꯌꯥꯔꯦ ꯍꯥꯏꯕꯗꯒꯤ ꯑꯩꯈꯣꯏꯁꯦ ꯑꯃꯨꯛ ꯍꯜꯂꯒ ꯂꯥꯛꯈꯤ ꯑꯗꯨꯗꯁꯨ ꯑꯃꯨꯛꯀ ꯂꯝꯕꯤ ꯌꯥꯝ ꯐꯠꯇꯕꯅ ꯅꯣꯡ ꯌꯥꯝꯅ ꯆꯨꯕꯅ ꯆꯠꯄ ꯃꯇꯝꯗ ꯌꯥꯝꯅ ꯒꯥꯔꯤ ꯊꯧꯕꯗ ꯌꯥꯝꯅ ꯋꯥꯕ ꯃꯇꯝ ꯑꯣꯏꯔꯝꯃꯤ ꯑꯗꯨꯅ ꯑꯀꯤꯕꯁꯨ ꯄꯣꯛꯈꯤ ꯂꯝꯕꯤꯗꯨ ꯎꯕꯗ ꯑꯗꯨꯒ ꯑꯩꯈꯣꯏꯁꯤ ꯑꯁꯨꯝꯅ ꯇꯧꯗꯅ ꯃꯅꯤꯄꯨꯔ ꯇꯝꯅ ꯌꯧꯔꯛꯈꯤ ꯑꯗꯨꯒ ꯕꯕꯥꯅ ꯉꯥꯏꯕꯤꯔꯝꯃꯤ ꯋꯤꯡꯒꯔ ꯄꯥꯔꯀꯤꯡꯗ ꯑꯩꯈꯣꯏ ꯌꯨꯝ ꯑꯃꯨꯛ ꯍꯟꯅ ꯍꯜꯂꯛꯈꯤ ꯑꯁꯨꯝꯅ ꯇꯧꯅ ꯑꯩꯒꯤ ꯖꯔꯅꯤ ꯇ꯭ꯔꯥꯟꯁꯄꯣꯔꯇꯦ ꯖꯔꯅꯤ ꯑꯁꯤ ꯗꯦꯜꯂꯤ ꯇꯨ ꯃꯅꯤꯄꯨꯔ ꯑꯁꯤ ꯑꯁꯨꯝꯅ ꯇꯧꯈꯤ